ꯑꯩꯒꯤ ꯃꯨꯁꯂꯤꯝꯒꯤ ꯏꯁꯂꯥꯝꯒꯤ ꯑꯣꯏꯕ ꯆꯠꯅꯕꯤꯗ ꯅꯥꯠ ꯍꯥꯏꯁꯦ ꯌꯥꯝꯅ ꯀꯩꯅꯣ ꯇꯧꯕ ꯄꯣꯠꯅꯤ ꯑꯩꯈꯣꯏ ꯄꯔꯣꯟ ꯁꯨꯔꯣꯟꯗꯒꯤ ꯑꯩꯈꯣꯏ ꯆꯠꯅꯔꯛꯑꯕ ꯄꯣꯠꯅꯤ ꯑꯗꯨꯅ ꯃꯈꯥ ꯇꯥꯔꯛꯄꯁꯤꯡꯅꯁꯨ ꯍꯦꯟꯅ ꯍꯦꯟꯅ ꯈꯣꯟꯖꯦꯜ ꯐꯖꯕ ꯑꯗꯒꯤ ꯃ꯭ꯌꯨꯁꯤꯛ ꯀꯩꯀꯩ ꯍꯥꯞꯇꯕꯗꯤ ꯍꯂꯥꯜ ꯃꯑꯣꯡꯗ ꯑꯗꯩ ꯒꯨꯅꯥ ꯑꯣꯏꯔꯣꯏꯗꯕ ꯃꯑꯣꯡꯗ ꯇꯝꯍꯟꯅꯤꯡꯉꯤ